ꯍꯜꯂꯣ ꯆꯩꯔꯥꯎꯕꯗꯤ ꯌꯦꯟꯅꯨꯡ ꯀꯔꯤ ꯀꯔꯥꯗꯤ ꯅꯨꯡꯉꯥꯏꯔꯣꯏ ꯉꯥꯒꯨꯝꯕ ꯅꯠꯇ꯭ꯔꯗꯤ ꯉꯥ ꯑꯣꯏꯅ ꯇꯧꯕꯅ ꯐꯠꯇ꯭ꯔꯣ ꯍꯣꯏ ꯍꯣꯏ ꯑꯣ ꯎꯝ ꯑꯣ ꯍꯣꯏ ꯍꯣꯏ ꯑꯗꯨꯅꯅꯤ ꯑꯗꯨ ꯐꯩ ꯉꯥ ꯕꯣꯛꯁꯀꯤꯗꯣ ꯅꯨꯡꯉꯥꯏꯇꯦ ꯍꯥꯎꯕꯁꯨ ꯋꯥꯠꯂꯦ ꯑꯗꯨꯒ ꯆꯥꯁꯨ ꯆꯥꯅꯤꯡꯗꯦ ꯑꯗꯨ ꯑꯩꯈꯣꯏ ꯃꯩꯇꯩꯒꯤꯗꯨꯅ ꯐꯩ ꯃꯩꯇꯩꯒꯤꯗꯨꯅ ꯑꯣꯏꯅ ꯇꯧꯁꯤ ꯎꯝ ꯎꯝ ꯍꯣꯏ ꯍꯣꯏ ꯑꯉꯥꯡꯒꯤ ꯐꯤꯔꯣꯟꯁꯤ ꯈꯔ ꯂꯩꯔꯦ ꯈꯔ ꯑꯃꯗꯤ ꯂꯩꯗ꯭ꯔꯤ ꯑꯗꯣ ꯊꯤꯟꯅꯅꯕꯒꯤ ꯐꯤꯔꯣꯟꯁꯦ ꯈꯔꯗꯤ ꯑꯃꯨꯛ ꯕꯖꯥꯔ ꯆꯠꯂꯒ ꯂꯩꯇꯔꯤꯌꯦ ꯀꯣꯟꯅꯔꯣꯏꯗꯧꯔꯤ ꯍꯣꯏ ꯍꯣꯏ ꯍꯣꯏ ꯍꯣꯏ

ꯎꯝ ꯍꯣꯏ ꯍꯣꯏ ꯌꯥꯏ ꯌꯥꯏ ꯑꯗꯨ ꯑꯗꯨꯝ ꯑꯗꯨꯅꯕꯨ ꯍꯦꯟꯅ ꯐꯩꯗ ꯑꯗꯨꯅꯕꯨ ꯍꯦꯟꯅ ꯄꯥꯝꯃꯤꯗ ꯑꯩꯈꯣꯏꯁꯨ ꯃꯣꯖꯥ ꯐꯨꯔꯤꯠ ꯀꯨꯝꯕꯗꯨꯅ ꯍꯦꯟ ꯄꯥꯝꯃꯤ ꯀꯩꯗꯧꯅꯔꯨꯗꯣꯏꯅꯣ ꯍꯧꯖꯤꯛꯄꯨ ꯃꯃꯜ ꯑꯌꯥꯝꯕ ꯄꯤꯔꯒ ꯆꯠꯅꯕꯤꯅꯦꯅ

ꯑꯥꯥ

ꯑꯣ ꯍꯜꯂꯣ ꯑꯣ ꯍꯌꯦꯡꯒꯨꯝꯕ ꯆꯠꯂꯒꯦ ꯍꯥꯏꯕ ꯑꯣ ꯑꯣ ꯑꯗꯨ ꯍꯣꯏ ꯍꯣꯏ ꯑꯗꯨ ꯑꯩ ꯀꯩꯅꯣ ꯍꯌꯦꯡꯗꯨ ꯆꯠꯂꯒꯦ ꯑꯗꯨ ꯀꯩꯅꯣ ꯇꯧꯔꯒꯦ ꯊꯝꯂꯒꯦꯀꯣ ꯊꯦꯡꯉꯦꯕ